ꯏꯝꯐꯥꯜ ꯋꯦꯁꯠ ꯖꯤꯂꯥ ꯑꯁꯤꯗ ꯃꯔꯨꯑꯣꯏꯅ ꯏ ꯄꯥꯎ ꯂꯧꯕꯝꯁꯤ ꯗꯤ ꯑꯥꯏ ꯄꯤ ꯑꯥꯔ ꯍꯥꯏꯕ ꯑꯣꯐꯤꯁ ꯑꯃ ꯂꯩ ꯃꯁꯤꯒꯤ ꯃꯊꯛꯇ ꯑꯇꯣꯄꯄ ꯏꯂꯦꯛꯇ꯭ꯔꯣꯅꯤꯛ ꯃꯦꯗ꯭ꯌꯥ ꯍꯥꯏꯗꯅ ꯏꯝꯄꯦꯛ ꯇꯤ ꯚꯤ ꯑꯥꯏ ꯑꯦꯁ ꯇꯤ ꯚꯤ ꯑꯥꯏ ꯑꯦꯁ ꯀꯣꯝ ꯏꯂꯤꯠ ꯇꯤ ꯚꯤꯅꯆꯤꯡꯕ ꯑꯇꯩꯁꯨ ꯂꯩꯔꯤ ꯃꯁꯤꯒꯤ ꯃꯊꯛꯇꯁꯨ ꯑꯃꯨꯛ ꯑꯏꯕ ꯄꯥꯎ ꯆꯦ ꯍꯥꯏꯕꯗꯤ ꯄꯣꯛꯅꯐꯝ ꯁꯉꯥꯏ ꯑꯦꯛꯁꯄ꯭ꯔꯦꯁꯠ ꯅꯍꯥꯔꯣꯟꯒꯤ ꯊꯧꯗꯥꯡꯅꯆꯤꯡꯕ ꯄꯥꯎ ꯆꯦ ꯃꯌꯥꯝ ꯑꯃꯁꯨ ꯂꯩꯔꯤ ꯍꯥꯏꯔꯤꯕ ꯑꯁꯤꯅ ꯁꯟꯗꯣꯛꯂꯛꯂꯕ ꯃꯇꯝꯗ ꯑꯩꯈꯣꯏꯅ ꯄꯥꯎ ꯆꯦꯁꯤꯡ ꯏ ꯄꯥꯎꯁꯤꯡ ꯑꯁꯤ ꯈꯣꯝꯖꯟꯅꯕꯒꯤ ꯃꯆꯥꯛ ꯑꯣꯏ